ꯑꯣ ꯍꯜꯂꯣ ꯑꯣ ꯏꯇꯥꯎ ꯑꯣ ꯅꯪꯉꯣꯟꯗ ꯄꯣꯠ ꯆꯩꯒꯤ ꯃꯃꯜꯁꯦ ꯊꯥꯎꯒꯤ ꯃꯃꯜꯅ ꯀꯌꯥ ꯂꯩꯕꯅꯣ ꯑꯂꯨꯒꯤ ꯑꯗꯨꯒ ꯀꯔꯤ ꯀꯔꯤ ꯑꯇꯣꯞꯄ ꯁꯥꯄꯣꯟ ꯅꯨꯡꯄꯣꯟ ꯍꯥꯏꯔꯣ ꯀꯔꯤ ꯑꯇꯣꯞ ꯑꯇꯣꯞꯄꯩ ꯃꯃꯜꯁꯦ ꯀꯌꯥ ꯀꯌꯥ ꯂꯩꯒꯦ ꯈꯔ ꯍꯥꯏꯔꯣꯅꯦ ꯑꯣ ꯑꯗꯨ ꯆꯦꯡꯗꯤ ꯀꯔꯃꯥꯏ ꯂꯩꯒꯦ ꯀꯦ ꯖꯤꯗ ꯀꯌꯥ ꯂꯩꯕꯅꯣ ꯕꯦꯈꯥꯏꯗ ꯀꯌꯥ ꯂꯧꯒꯦ ꯆꯦꯡ ꯀꯦ ꯖꯤꯗ ꯁꯨꯄꯔꯗꯤ ꯀꯌꯥ ꯂꯩ ꯑꯣ ꯕꯦꯛꯈꯥꯏ ꯕꯦꯛꯈꯥꯏꯗꯔꯣ ꯑꯣ ꯑꯗꯨꯗꯤ ꯀꯦ ꯖꯤꯗ ꯌꯣꯜꯂꯒꯅ ꯀꯌꯥ ꯑꯣꯏꯕ꯭ꯔꯣ ꯑꯣ ꯑꯗꯨꯗꯤ ꯍꯣꯏ ꯍꯣꯏ ꯑꯗꯣ ꯑꯦ ꯑꯣ ꯑꯩꯉꯣꯟꯗ ꯔꯦꯠꯇꯣ ꯅꯪꯒ ꯑꯩꯒ ꯃꯥꯟꯅꯕ꯭ꯔꯥ ꯍꯥꯏꯐꯦꯠ ꯍꯪꯕꯅꯤꯗ ꯅꯪꯒ ꯑꯗꯨꯒ ꯑꯇꯣꯞ ꯑꯇꯣꯞꯄ ꯀꯔꯤ ꯀꯔꯤ ꯑꯇꯣꯞ ꯑꯇꯣꯞꯄꯗꯤ ꯑꯇꯣꯞ ꯑꯇꯣꯞꯄ ꯍꯥꯏꯕꯗꯤ ꯀꯔꯤ ꯑꯗꯨꯝꯕ ꯅꯪ ꯊꯥꯎ ꯑꯆꯥꯊꯥꯎꯒꯨꯝꯕꯀꯣ ꯑꯣ ꯐꯔꯦ ꯐꯔꯦ ꯑꯗꯨꯗꯤ ꯍꯌꯦꯡ ꯀꯣꯏꯊꯣꯔꯛꯑꯒꯦ ꯑꯗꯨꯒ ꯀꯩꯅꯣ ꯇꯧꯔꯖꯦ ꯑꯣ ꯊꯝꯃꯒꯦꯀꯣ ꯑꯪ